ꯇꯥꯎꯟꯒ ꯆꯥꯡꯗꯝꯅꯕ ꯃꯇꯝꯗ ꯑꯩꯈꯣꯏꯒꯤ ꯂꯝꯗꯝ ꯑꯁꯦ ꯌꯥꯝꯅ ꯁꯣꯠꯊꯩ ꯃꯔꯝꯗꯤ ꯀꯩꯅꯣ ꯍꯥꯏꯕ ꯃꯇꯝꯗ ꯑꯩꯈꯣꯏꯒꯤ ꯑꯁꯤꯗ ꯂꯩꯔꯤꯕ ꯍꯣꯁꯄꯤꯇꯥꯜꯗꯤ ꯃꯣꯔꯦ ꯗꯤꯁꯇ꯭ꯔꯤꯛ ꯍꯣꯁꯄꯤꯇꯥꯜ ꯍꯥꯏꯕ ꯑꯁꯤꯃꯈꯛꯇꯅꯤ ꯃꯁꯤꯗꯁꯨ ꯕꯦꯠꯅꯆꯤꯡꯕ ꯏꯀ꯭ꯋꯤꯞꯃꯦꯟꯁꯤꯡ ꯃꯔꯝ ꯆꯥꯗꯦ ꯗꯣꯛꯇꯔꯁꯨ ꯑꯃꯨꯛ ꯂꯥꯛꯄ ꯑꯃꯨꯛ ꯂꯛꯇꯕ ꯍꯥꯏꯕ ꯌꯥꯝꯅ ꯃꯔꯝ ꯆꯥꯗꯕ ꯄꯣꯠꯂꯝ ꯑꯃ ꯑꯣꯏ ꯑꯗꯨꯗꯒꯤ ꯃꯁꯤꯅ ꯃꯔꯝ ꯑꯣꯏꯔꯒ ꯑꯩꯈꯣꯏꯗ ꯌꯥꯝꯅ ꯋꯥꯍꯜꯂꯤ ꯐꯥꯔꯃꯥꯁꯤꯁꯅꯆꯤꯡꯕꯁꯨ ꯃꯔꯝ ꯆꯥꯗꯦ ꯑꯩꯈꯣꯏꯅ ꯌꯥꯝꯅ ꯂꯥꯞꯅ ꯂꯩꯕꯅ ꯃꯔꯝ ꯑꯣꯏꯔꯒ ꯃꯁꯤꯒꯤ ꯁꯃꯁ꯭ꯌꯥ ꯃꯌꯥꯝ ꯑꯁꯦ ꯊꯦꯡꯅꯩ ꯄ꯭ꯔꯥꯏꯃꯥꯔꯤ ꯍꯦꯜ ꯁꯦꯜꯇꯔꯅꯆꯤꯡꯕꯁꯨ ꯃꯔꯝ ꯆꯥꯗꯦ ꯃꯁꯤꯗꯒꯤ ꯑꯩꯈꯣꯏꯅ ꯍꯦꯟꯅ ꯍꯦꯟꯒꯠꯍꯟꯒꯦ ꯍꯥꯏꯕ ꯇꯥꯔꯒꯗꯤ ꯁꯔꯀꯥꯔꯅ ꯃꯁꯤꯗ ꯃꯤꯠꯌꯦꯡ ꯆꯪꯕꯤꯌꯨ ꯑꯩꯈꯣꯏꯕꯨ ꯑꯩꯈꯣꯏꯕꯨ ꯍꯦꯟꯅ ꯐꯒꯠꯍꯟꯕ ꯂꯝꯗꯝ ꯑꯃ ꯑꯣꯏꯍꯟꯕꯤꯌꯨ ꯃꯁꯤꯗ ꯁꯔꯀꯥꯔꯅ ꯃꯤꯠꯌꯦꯡ ꯆꯪꯕꯤꯌꯨ ꯃꯁꯤꯗ ꯑꯩꯈꯣꯏꯒꯤ ꯍꯣꯁꯄꯤꯇꯥꯜꯅꯆꯤꯡꯕ ꯑꯗꯒꯤ ꯄ꯭ꯔꯥꯏꯕꯦꯠ ꯍꯣꯁꯄꯤꯇꯥꯜ ꯐꯥꯔꯃꯥꯁꯤꯁꯅꯆꯤꯡꯕ ꯃꯔꯝ ꯆꯥꯅ ꯊꯝꯕꯤꯗꯨꯅ ꯑꯩꯈꯣꯏꯒꯤ ꯑꯁꯤꯗ ꯃꯤꯠꯌꯦꯡ ꯆꯪꯕꯤꯌꯨ ꯑꯁꯨꯃꯥꯏꯅ ꯆꯪꯕꯤꯗꯕ ꯇꯥꯔꯒꯗꯤ ꯑꯩꯈꯣꯏ ꯑꯁꯦ ꯌꯥꯝꯅ ꯍꯦꯟꯅ ꯍꯟꯊꯔꯦ ꯁꯣꯠꯊꯔꯦ ꯃꯁꯤꯅ ꯃꯔꯝ ꯑꯣꯏꯔꯒ ꯑꯩꯈꯣꯏ ꯇꯥꯎꯟꯗ ꯍꯣꯡꯅꯤꯡꯉꯤ ꯇꯥꯎꯟꯗ ꯍꯣꯡꯅꯤꯡꯉꯤꯕꯒꯤ ꯃꯔꯝꯗꯤ ꯑꯩꯈꯣꯏꯒꯤ ꯗꯤꯁꯇꯦꯟꯁ ꯑꯁꯦ ꯌꯥꯝꯅ ꯂꯥꯞꯄꯤ ꯇꯥꯎꯟꯒ ꯆꯥꯡꯗꯝꯅꯕ ꯃꯇꯝꯗ ꯃꯁꯤꯅ ꯑꯅꯥ ꯂꯥꯏꯌꯦꯡ ꯑꯀꯟꯕ ꯂꯥꯛꯄ ꯃꯇꯝꯗ ꯑꯩꯈꯣꯏꯒꯤ ꯑꯅꯥꯕꯅꯆꯤꯡꯕ ꯑꯦꯝꯕꯨꯂꯦꯟꯁ ꯂꯩꯇꯕꯅꯤꯅ ꯑꯅꯥꯕꯅꯆꯤꯡꯕ ꯂꯝꯕꯤꯗ ꯂꯝꯈꯥꯡꯗ ꯂꯩꯈꯤꯗꯕ ꯀꯌꯥ ꯑꯃꯅꯤ ꯑꯁꯤꯒꯨꯝꯕꯁꯤꯡ ꯑꯁꯤꯗꯒꯤ ꯁꯣꯜꯞ ꯇꯧꯅꯅꯕꯒꯤꯗꯃꯛꯇ ꯁꯔꯀꯥꯔꯅ ꯃꯤꯠꯌꯦꯡ ꯆꯪꯕꯤꯗꯨꯅ ꯑꯩꯈꯣꯏꯕꯨ ꯑꯃꯨꯛꯇꯪꯗꯤ ꯑꯩꯈꯣꯏꯒꯤ ꯈꯨꯜ ꯑꯁꯦ ꯆꯥꯎꯈꯠꯅꯅꯕ ꯃꯤꯠꯌꯦꯡ ꯆꯪꯕꯤꯕ ꯇꯥꯔꯒꯗꯤ ꯑꯩꯈꯣꯏ ꯍꯦꯟꯅ ꯅꯨꯡꯉꯥꯏꯖꯒꯅꯤ ꯃꯁꯤꯗ ꯑꯐꯕ ꯄ꯭ꯔꯥꯏꯃꯥꯔꯤ ꯁꯦꯜꯇꯔꯅꯆꯤꯡꯕ ꯍꯣꯁꯄꯤꯇꯥꯜꯅꯆꯤꯡꯕ ꯗꯣꯛꯇꯔꯅꯆꯤꯡꯕ ꯏꯀ꯭ꯋꯤꯞꯃꯦꯟꯁꯅꯆꯤꯡꯕ ꯃꯔꯝ ꯆꯥꯍꯜꯂꯒꯗꯤ ꯑꯩꯈꯣꯏ ꯃꯁꯤꯗꯒꯤ ꯇꯥꯎꯟꯗꯒꯤ ꯍꯦꯟꯅ ꯈꯔ ꯍꯦꯟꯅ ꯂꯥꯞꯊꯣꯛꯑꯒꯁꯨ ꯃꯁꯤꯗꯒꯤ ꯑꯩꯈꯣꯏꯅ ꯃꯁꯤ ꯃꯔꯝ ꯆꯥꯍꯟꯕ ꯇꯥꯔꯒꯗꯤ ꯑꯩꯈꯣꯏꯅ ꯃꯗꯨ ꯍꯣꯡꯗ꯭ꯔꯒꯁꯨ ꯀꯩꯁꯨ ꯀꯥꯏꯗꯕꯒꯤ ꯄꯣꯠ ꯑꯃ ꯂꯩ ꯑꯁꯨꯒꯨꯝꯅ ꯃꯇꯝ ꯁꯥꯡꯅ ꯑꯩꯈꯣꯏꯕꯨ ꯋꯥꯍꯟꯕ ꯍꯥꯏꯕꯗꯤ ꯃꯤꯠꯌꯦꯡ ꯆꯪꯕꯤꯗꯕ ꯇꯥꯔꯒꯗꯤ ꯑꯩꯈꯣꯏ ꯇꯥꯎꯟꯒ ꯅꯛꯁꯤꯟꯅꯕ ꯄꯥꯝꯃꯤ ꯑꯗꯨꯕꯨ ꯃꯁꯤ ꯑꯃꯨꯛꯇꯪꯗꯤ ꯁꯔꯀꯥꯔꯅ ꯃꯤꯠꯌꯦꯡ ꯆꯪꯕꯤꯗꯨꯅ ꯑꯩꯈꯣꯏꯕꯨ ꯑꯃꯨꯛꯇꯪꯗꯤ ꯑꯩꯈꯣꯏꯒꯤꯁꯤ ꯆꯥꯎꯈꯠꯄ ꯈꯣꯡꯊꯥꯡ ꯑꯃ ꯄꯣꯔꯛꯅꯅꯕꯒꯤꯗꯃꯛꯇ ꯂꯝꯕꯤ ꯁꯤꯟꯕꯤꯌꯨ ꯍꯥꯏꯅ ꯁꯔꯀꯥꯔꯗ ꯑꯩꯅ ꯑꯥꯄꯤꯜ ꯇꯧꯖꯔꯤ